ꯑꯩꯅ ꯃꯃꯥ ꯑꯥꯔꯠ ꯐꯦꯁ ꯀ꯭ꯔꯤꯝ ꯑꯃ ꯗꯨꯀꯥꯟꯗꯒꯤ ꯂꯩꯖꯔꯨꯏ ꯄ꯭ꯔꯥꯏꯁꯅ ꯂꯨꯄꯥ ꯂꯤꯁꯤꯡ ꯑꯃ ꯄꯤ ꯑꯣꯐꯔꯗ ꯆꯥꯅꯤꯄꯥꯟꯗ ꯂꯧꯔꯛꯏ ꯑꯗꯨꯕꯨ ꯁꯤꯖꯤꯟꯅꯕ ꯌꯥꯝꯅ ꯅꯨꯡꯉꯥꯏꯕ ꯐꯦꯁ ꯀ꯭ꯔꯤꯝ ꯑꯃ ꯑꯣꯏꯔꯝꯃꯤ ꯀꯥꯟꯅꯕꯁꯨ ꯃꯌꯥꯝ ꯑꯃ ꯐꯪꯈꯤ ꯃꯃꯥꯡꯗ ꯑꯩꯅ ꯀ꯭ꯔꯤꯝ ꯃꯌꯥꯝ ꯑꯃ ꯁꯤꯖꯤꯟꯅꯈꯤ ꯑꯗꯨꯕꯨ ꯀꯥꯟꯅꯕꯁꯨ ꯐꯪꯈꯤꯗꯦ ꯁꯤꯖꯤꯟꯅꯕꯁꯨ ꯅꯨꯡꯉꯥꯏꯇꯦ ꯑꯗꯨꯕꯨ ꯍꯧꯖꯤꯛꯀꯤ ꯀ꯭ꯔꯤꯝ ꯑꯁꯤꯗꯤ ꯑꯩꯒꯤ ꯃꯥꯏꯗ ꯍꯥꯟꯅ ꯃꯥꯏꯍꯤꯡ ꯀꯥꯔꯝꯕ ꯐꯍꯟꯈꯤ ꯑꯃꯗꯤ ꯗꯥꯛ ꯑꯗꯒꯤ ꯎꯔꯤꯡ ꯃꯥꯏ ꯉꯥꯡꯈꯠꯂꯛꯄ ꯁꯥꯕ ꯑꯗꯒꯤ ꯑꯣꯏꯂꯤ ꯑꯣꯏꯔꯝꯕꯗꯨ ꯗ꯭ꯔꯥꯏ ꯑꯣꯏꯈ꯭ꯔꯦ ꯍꯧꯖꯤꯛꯇꯤ ꯌꯥꯝꯅ ꯅꯨꯡꯉꯥꯥꯏ ꯁꯤꯖꯤꯟꯅꯕ ꯌꯥꯝꯅ ꯑꯐꯕ ꯀ꯭ꯔꯤꯝꯅꯤ ꯐꯖꯁꯨ ꯐꯖꯊꯣꯛꯏ ꯑꯗꯨꯒ ꯀꯦꯞꯁꯨ ꯌꯥꯝꯅ ꯆꯥꯎꯋꯤ ꯃꯌꯥꯝ ꯀꯝꯄꯅꯤ ꯃꯌꯥꯝ ꯑꯃꯠꯇꯒ ꯃꯥꯟꯅꯗꯦ ꯄꯩꯁꯥꯒ ꯆꯥꯟꯅꯗꯦ ꯄꯣꯠꯅ ꯌꯥꯝꯃꯤ ꯄꯩꯁꯥꯅ ꯌꯥꯝꯗꯦ ꯌꯥꯝꯅ ꯀꯥꯟꯅꯕ ꯀꯝꯄꯅꯤ ꯑꯁꯤꯒꯤ ꯐꯦꯁ ꯀ꯭ꯔꯤꯝ ꯑꯃ ꯑꯣꯏ